ꯑꯩ ꯃꯄꯨꯡ ꯃꯔꯩ ꯐꯥꯔꯕ ꯃꯤꯁꯛ ꯑꯃ ꯑꯣꯏꯅ ꯑꯅꯧꯕ ꯏꯔꯣꯏꯕꯒꯤ ꯃꯈꯜ ꯃꯇꯥꯡꯗ ꯈꯔ ꯄꯟꯖꯔꯕꯗ ꯏꯔꯣꯏꯕ ꯃꯈꯜ ꯇꯔꯨꯛ ꯂꯩ ꯇꯔꯨꯛꯁꯤꯡ ꯑꯁꯦ ꯑꯩꯍꯥꯛ ꯂꯣꯏꯅꯗꯤ ꯍꯥꯏꯖꯔꯔꯣꯏ ꯑꯅꯤꯃꯛꯈꯛꯇꯃꯛ ꯄꯟꯖꯔꯒꯦ ꯑꯍꯥꯟꯕꯗ ꯕꯇꯔꯐ꯭ꯂꯥꯏ ꯁ꯭ꯇꯔꯣꯛ ꯑꯅꯤꯁꯨꯕꯗ ꯁꯥꯏꯠ ꯁ꯭ꯇꯔꯣꯛ ꯍꯥꯏꯔꯤꯕ ꯏꯔꯣꯏꯕ ꯃꯈꯜꯁꯤꯡ ꯑꯁꯤ ꯑꯩ ꯌꯥꯝꯅ ꯄꯥꯝꯖꯅ ꯂꯣꯏꯖꯈꯤꯕꯅꯤ ꯏꯔꯣꯏꯕꯅ ꯍꯛꯆꯥꯡ ꯄꯨꯝꯅꯃꯛꯁꯦ ꯌꯥꯝꯅ ꯁꯤꯡꯂꯤ ꯅꯥꯎꯔꯤ ꯄꯨꯝꯅꯃꯛꯁꯦ ꯇꯤꯡꯊꯣꯛꯄ ꯌꯥꯝꯅ ꯅꯨꯡꯉꯥꯏ ꯍꯥꯏꯔꯤꯕ ꯃꯈꯜ ꯑꯁꯤ ꯏꯔꯣꯏꯕꯗ ꯑꯩ ꯍꯛꯆꯥꯡ ꯌꯥꯝꯅ ꯅꯨꯡꯉꯥꯏꯖꯩ ꯃꯇꯨꯡ ꯇꯥꯔꯛꯄꯗ ꯍꯥꯏꯔꯤꯕ ꯏꯔꯣꯏꯕ ꯃꯈꯜꯁꯤꯡ ꯑꯁꯤ ꯑꯩꯅ ꯑꯩꯈꯣꯏꯒꯤ ꯐꯥꯎꯔꯕ ꯑꯩꯈꯣꯏꯒꯤ ꯃꯦꯗꯥꯝ ꯀꯦꯔꯣꯟꯕ꯭ꯂꯥ ꯑꯃꯗꯤ ꯊꯧꯕ ꯍꯥꯏꯔꯤꯕ ꯏꯔꯣꯏꯕꯒꯤ ꯐꯥꯎꯔꯕ ꯑꯣꯖꯥꯁꯤꯡ ꯑꯁꯤꯒꯤ ꯃꯈꯥꯗ ꯑꯩ ꯏꯔꯣꯏꯕꯁꯤ ꯇꯝꯖꯈꯤꯕꯅꯤ ꯍꯥꯏꯔꯤꯕ ꯏꯔꯣꯏꯕꯒꯤ ꯑꯁꯤ ꯇꯝꯖꯕ ꯃꯇꯝꯗ ꯃꯅꯤꯄꯨꯔꯒꯤ ꯐꯥꯎꯔꯕ ꯁ꯭ꯇꯦꯠꯀꯤ ꯑꯃꯗꯤ ꯑꯥꯎꯠꯁꯥꯏꯠꯇ ꯒꯣꯜ ꯃꯦꯗꯜ ꯐꯪꯈꯤꯕ ꯃꯈꯣꯏꯒꯤ ꯃꯑꯣꯡ ꯃꯇꯧ ꯎꯖꯔꯒ ꯑꯩꯅ ꯏꯔꯣꯏꯕ ꯑꯁꯤ ꯌꯥꯝꯅ ꯄꯥꯝꯖꯩ ꯍꯛꯆꯥꯡꯁꯨ ꯌꯥꯝꯅ ꯅꯨꯡꯉꯥꯏꯕ ꯑꯃꯗꯤ ꯍꯛꯆꯥꯡꯒꯤ ꯀꯌꯥꯠ ꯈꯨꯗꯤꯡꯃꯛꯄꯨ ꯂꯦꯡ ꯑꯣꯠꯍꯟꯕ ꯉꯝꯕ ꯏꯔꯣꯏꯕ ꯑꯁꯤ ꯑꯩꯅ ꯄꯥꯝꯖꯅ ꯇꯧꯖꯈꯤꯕꯅꯤ